ꯑꯩꯈꯣꯏꯒꯤ ꯃꯅꯤꯄꯨꯔꯒꯤ ꯂꯣꯜ ꯑꯁꯦ ꯑꯍꯥꯟꯕꯗ ꯑꯩꯈꯣꯏꯒꯤ ꯏꯔꯣꯜꯗꯤ ꯂꯩꯖꯔꯒ ꯑꯩꯈꯣꯏꯒꯤ ꯏꯌꯦꯛꯁꯦ ꯍꯥꯟꯅ ꯃꯃꯥꯡꯉꯩꯗꯗꯤ ꯂꯩꯔꯝꯗꯕ ꯀꯣ ꯂꯩꯔꯝꯗꯕꯅꯤꯅ ꯑꯩꯈꯣꯏꯅ ꯃꯅꯤꯄꯨꯔꯤꯒꯤ ꯂꯣꯟꯁꯤꯗ ꯑꯩꯈꯣꯏꯅ ꯂꯥꯏꯔꯤꯛ ꯇꯝꯕ ꯈꯣꯠꯄ ꯇꯧꯔꯛꯄ ꯃꯇꯝꯗ ꯕꯦꯡꯒꯥꯂꯤꯒꯤ ꯃꯌꯦꯛꯁꯤꯗ ꯑꯣꯏꯅ ꯏꯔꯒ ꯑꯩꯈꯣꯏꯒꯤ ꯃꯩꯇꯩ ꯂꯣꯟ ꯃꯅꯤꯄꯨꯔꯤ ꯂꯣꯟ ꯁꯦ ꯑꯩꯈꯣꯏꯅ ꯇꯝꯃꯛꯑꯦꯕ ꯑꯗꯨꯗꯨꯅ ꯑꯩꯒꯤ ꯃꯣꯠꯇꯗꯤ ꯃꯅꯤꯄꯨꯔꯤ ꯑꯃꯗꯤ ꯑꯩꯈꯣꯏꯒꯤ ꯕꯦꯡꯒꯥꯂꯤ ꯑꯅꯤꯁꯦ ꯂꯣꯟꯒꯤ ꯃꯇꯥꯡꯁꯤꯗ ꯑꯁꯨꯛꯀꯤ ꯃꯇꯤꯛ ꯃꯔꯤ ꯂꯩꯅꯩ ꯍꯥꯏꯗꯅ ꯍꯥꯏꯖꯅꯤꯡꯏ